ꯆꯦꯗ ꯐꯣꯡꯕ ꯂꯥꯏꯔꯤꯛꯁꯤ ꯌꯥꯝꯅ ꯄꯥꯝꯖꯩ ꯃꯔꯝꯗꯤ ꯑꯍꯥꯟꯕ ꯆꯦꯗ ꯐꯣꯡꯕꯒꯤ ꯆꯦꯕꯥꯡ ꯑꯗꯣ ꯍꯥꯡꯗꯣꯛꯄꯒ ꯃꯗꯨꯗ ꯊꯣꯛꯂꯛꯄ ꯅ꯭ꯋꯨꯁ ꯄ꯭ꯔꯤꯟꯀꯤ ꯃꯅꯝ ꯑꯗꯣ ꯑꯩꯍꯥꯛ ꯑꯗꯨꯃꯛ ꯌꯥꯝꯅ ꯉꯥꯎꯖꯩ ꯑꯗꯨꯒ ꯃꯤꯠꯅ ꯄꯥꯕꯒ ꯑꯩꯈꯣꯏꯒꯤꯗ ꯐꯪꯏꯕ ꯑꯩꯈꯣꯏꯗ ꯑꯁꯦꯡꯕ ꯅꯣꯂꯦꯖ ꯑꯗꯣ ꯃꯁꯤ ꯑꯇꯩ ꯈꯨꯗꯤꯡꯃꯛꯀ ꯆꯥꯡꯗꯝꯅꯕ ꯌꯥꯔꯣꯏ ꯃꯁꯤ ꯑꯁꯦꯡꯕꯗꯤ ꯑꯩꯈꯣꯏꯅ ꯀꯔꯤꯒꯨꯝꯕ ꯅꯣꯂꯦꯖ ꯑꯃ ꯑꯥꯏꯗꯤꯌꯥ ꯑꯃ ꯁꯤꯌꯥꯔ ꯇꯧꯒꯦ ꯈꯪꯒꯦ ꯍꯥꯏꯕꯗꯤ ꯑꯩꯈꯣꯏ ꯆꯦꯅ ꯏꯕ ꯂꯥꯏꯔꯤꯛ ꯑꯃꯁꯨꯡ ꯖꯔꯅꯦꯜꯁꯅꯆꯤꯡꯕ ꯄꯥꯕꯗꯒꯤ ꯐꯪꯕ ꯉꯝꯃꯤ